ꯑꯩꯒꯤ ꯏꯃꯥꯟꯅꯕ ꯂꯩ ꯑꯩꯒꯤ ꯏꯃꯥꯅꯕ ꯑꯗꯨ ꯍꯧꯖꯤꯛ ꯀꯣꯂꯦꯖꯀꯤ ꯗꯤꯒ꯭ꯔꯤ ꯂꯣꯏꯔꯒ ꯃꯍꯥꯛ ꯊꯕꯛꯇꯤ ꯇꯧꯗ꯭ꯔꯦ ꯑꯗꯣ ꯃꯁꯥꯒꯤ ꯏꯁꯀꯨꯜ ꯑꯃ ꯂꯤꯡꯈꯠꯂꯦ ꯑꯗꯨꯒ ꯂꯩꯀꯥꯏ ꯑꯗꯨꯗ ꯑꯐꯕ ꯁꯥꯇ꯭ꯔ ꯄꯨꯊꯣꯛꯅꯕꯒꯤꯗꯃꯛ ꯃꯍꯥꯛꯅ ꯏꯁꯀꯨꯜꯗꯨ ꯂꯤꯡꯈꯠꯄꯅꯦ ꯑꯗꯨꯒ ꯂꯩꯀꯥꯏ ꯑꯗꯨꯗ ꯑꯉꯥꯡꯁꯤꯡꯕꯨ ꯃꯍꯥꯛꯅ ꯗꯦ ꯀꯤꯌꯥꯔ ꯁꯟꯇꯔ ꯑꯃ ꯂꯤꯡꯈꯠꯂꯒ ꯑꯉꯥꯡꯁꯤꯡ ꯑꯗꯨ ꯃꯍꯥꯛꯅ ꯂꯥꯏꯔꯤꯛ ꯀꯟꯅ ꯇꯥꯛꯄꯤꯔꯤ ꯑꯃꯁꯨꯡ ꯑꯉꯥꯡꯁꯤꯡ ꯑꯗꯨꯕꯨ ꯍꯧꯕꯗꯒꯤ ꯍꯧꯅ ꯃꯈꯣꯡ ꯁꯦꯡꯅ ꯆꯠꯈꯤꯅꯕꯒꯤꯗꯃꯛꯇ ꯃꯍꯥꯛꯅ ꯑꯉꯥꯡꯁꯤꯡ ꯑꯗꯨꯕꯨ ꯂꯥꯏꯔꯤꯛ ꯀꯟꯅ ꯂꯥꯏꯔꯤꯛ ꯇꯥꯛꯄꯤꯔꯤ ꯑꯃꯁꯨꯡ ꯑꯗꯨꯋꯥꯏꯒꯤ ꯂꯩꯀꯥꯏ ꯑꯗꯨꯗ ꯃꯍꯥꯛꯅ ꯈꯪꯕ ꯂꯥꯏꯔꯤꯛ ꯍꯩꯔꯕ ꯗꯤꯒ꯭ꯔꯤ ꯂꯩꯔꯕ ꯑꯣꯖꯥ ꯀꯌꯥ ꯑꯃ ꯃꯍꯥꯛꯅ ꯂꯧꯁꯤꯟꯗꯨꯅ ꯑꯗꯨꯋꯥꯏꯗꯁꯨ ꯑꯣꯖꯥꯁꯤꯡ ꯑꯗꯨꯕꯨ ꯂꯧꯗꯨꯅ ꯑꯉꯥꯡꯁꯤꯡ ꯑꯗꯨꯕꯨ ꯍꯦꯟꯅ ꯂꯥꯏꯔꯤꯛ ꯍꯩꯅꯕꯒꯤꯗꯃꯛꯇ ꯑꯣꯖꯥ ꯑꯣꯏꯔꯒ ꯂꯥꯏꯔꯤꯛ ꯇꯝꯕꯤꯔꯤ